ꯍꯥꯏꯕꯤꯌꯣ ꯇꯥꯏꯌꯦ ꯍꯣꯏ ꯀꯔꯤ ꯈꯪꯅꯤꯡꯒꯦ ꯑꯥ ꯑꯣ ꯄꯣꯅꯤꯒꯤꯗꯨꯔꯥ ꯑꯣ ꯃꯔꯝ ꯑꯣꯑꯣ ꯅꯤꯡꯁꯤꯡꯈ꯭ꯔꯦ ꯄꯣꯅꯤꯁꯦ ꯃꯅꯤꯄꯨꯔꯒꯤꯅꯦ ꯃꯅꯤꯄꯨꯔꯒꯤ ꯆꯠꯅꯕꯤꯗ ꯌꯥꯝꯅ ꯏꯝꯄꯣꯔꯇꯦꯟ ꯑꯣꯏꯕ ꯃꯔꯨ ꯑꯣꯏꯕ ꯇ꯭ꯔꯦꯗꯤꯁꯟꯗ ꯌꯥꯎꯕ ꯁꯥꯅꯤ ꯍꯥꯏꯁꯤꯔꯥ ꯑꯗꯨꯃꯥꯏꯅ ꯑꯣꯏꯌꯦꯕꯀꯣ ꯑꯗꯨꯒ ꯍꯧꯖꯤꯛ ꯄꯣꯂꯣ ꯍꯥꯏꯕ ꯒꯦꯝꯗꯨꯁꯨ ꯄꯣꯅꯤꯗꯒꯤ ꯃꯅꯤꯄꯨꯔꯒꯤ ꯄꯣꯅꯤꯗꯒꯤ ꯑꯪ ꯊꯣꯂꯛꯄꯅꯦ ꯑꯗꯣ ꯍꯧꯖꯤꯛꯇꯤ ꯏꯟꯇꯔꯅꯦꯁꯅꯦꯜꯗꯁꯨ ꯁꯥꯟꯅꯔꯦ ꯑꯗꯣ ꯑꯩꯅ ꯑꯗꯨꯝ ꯍꯥꯏꯈ꯭ꯔꯒꯦꯀꯣ ꯄꯣꯅꯤꯒꯤ ꯃꯇꯥꯡꯗ ꯇꯨ ꯊꯥꯎꯖꯟ ꯅꯥꯏꯟꯇꯤꯟꯗꯗꯤ ꯄꯣꯅꯤꯁꯦ ꯃꯅꯤꯄꯨꯔꯒꯤ ꯕ꯭ꯔꯤꯠ ꯍꯥꯏꯅ ꯇꯣꯉꯥꯟꯕ ꯑꯃ ꯂꯩꯌꯦ ꯍꯣꯜ ꯋꯥꯔꯜꯗ ꯑꯇꯣꯞꯄ ꯖꯒꯥꯗ ꯂꯩꯕ ꯄꯣꯅꯤꯒ ꯃꯅꯤꯄꯨꯔꯒꯤꯁꯤ ꯇꯣꯉꯥꯟꯕꯀꯣ ꯎꯝ ꯑꯗꯨꯒ ꯃꯅꯤꯄꯨꯔꯒꯤ ꯄꯣꯅꯤ ꯕ꯭ꯔꯤꯠꯁꯦ ꯇꯨ ꯊꯥꯎꯖꯟ ꯅꯥꯏꯟꯇꯤꯟꯒꯤ ꯑꯗꯨ ꯃꯇꯝ ꯐꯥꯎꯕꯗ ꯂꯤꯁꯤꯡ ꯑꯃꯒ ꯑꯩꯠ ꯋꯥꯟ ꯊꯥꯎꯖꯟ ꯑꯩꯠꯇꯤ ꯅꯥꯏꯟꯁꯦ ꯁꯦꯟꯁꯁꯇ ꯂꯩꯌꯦꯕꯀꯣ ꯑꯗꯨꯒ ꯇꯨ ꯊꯥꯎꯖꯟ ꯊ꯭ꯔꯤꯗꯗꯤ ꯍꯦꯟꯅ ꯈꯔ ꯌꯥꯝ ꯍꯦꯟꯅ ꯂꯩꯔꯝꯃꯦꯕ ꯍꯧꯖꯤꯛꯇꯤ ꯄꯣꯅꯤꯁꯦ ꯃꯥꯡꯕ ꯍꯧꯔꯕ ꯑꯦꯟꯗꯦꯟꯖꯔꯁꯨ ꯑꯣꯏꯔꯕꯀꯣ ꯑꯗꯨ ꯄꯣꯄꯨꯂꯦꯁꯟꯁꯦ ꯍꯟꯊꯈ꯭ꯔꯕ ꯍꯥꯏꯕ ꯇꯥꯔꯦ ꯑꯇꯣꯞꯄ ꯍꯪꯅꯤꯡꯕ ꯂꯩꯕ꯭ꯔꯣ ꯀꯔꯤꯒꯤꯅꯣ ꯀꯔꯤꯒꯤ ꯍꯟꯊꯕꯅꯣ ꯍꯥꯏꯔꯗꯤꯅꯦ ꯃꯥꯅ ꯎꯝ ꯍꯣꯏ ꯍꯣꯏ ꯃꯥꯒꯤ ꯆꯤꯟꯖꯥꯛ ꯆꯥꯐꯝ ꯖꯒꯥꯁꯤꯡ ꯃꯥꯡꯂꯛꯄ ꯍꯥꯏꯕꯇꯥꯔꯦ ꯃꯥꯒꯤ ꯀꯔꯤꯒꯤꯗꯃꯛꯅꯣ ꯍꯥꯏꯕꯗꯤ ꯈꯪꯗꯦ ꯍꯥꯏꯕꯀꯣ ꯍꯥꯏꯕꯗꯤ ꯒꯚꯔꯟꯃꯦꯟꯅꯁꯨ ꯄꯣꯅꯤꯁꯦ ꯁꯦꯚ ꯇꯧꯅꯤꯡꯉꯥꯏ ꯄ꯭ꯔꯤꯖꯥꯔꯞ ꯇꯧꯅꯤꯡꯉꯥꯏ ꯍꯥꯏꯅꯁꯨ ꯄꯣꯂꯤꯁꯤꯁꯦ ꯐꯖꯅꯁꯨ ꯂꯩꯇꯕꯒꯤ ꯄꯣꯅꯤꯁꯦ ꯍꯟꯊꯕ ꯍꯥꯏꯗꯤ ꯀꯣꯏꯆꯠ ꯆꯠꯂꯦ ꯃꯤꯅꯁꯨ ꯍꯥꯠꯇꯣꯛꯄꯁꯨ ꯌꯥꯎꯒꯅꯤ ꯃꯌꯥꯝ ꯃꯔꯛꯇꯁꯨ ꯊꯥꯗꯣꯛꯄꯁꯨ ꯌꯥꯎꯒꯅꯤ ꯍꯥꯏꯗꯤ ꯌꯥꯝ ꯇꯣꯉꯥꯟꯕ ꯕ꯭ꯔꯤꯠ ꯑꯣꯏꯕꯒꯤꯀꯣ ꯑꯗꯨꯒꯤ ꯑꯗꯨꯃꯥꯏꯅ ꯇꯧꯔꯒ ꯍꯟꯊꯈꯤꯕꯅꯦꯕ ꯑꯗꯨꯗꯤ ꯃꯈꯥ ꯇꯥꯕ ꯀꯣꯏꯁꯟꯁꯤꯡꯗꯤ ꯃꯊꯪꯗ ꯑꯣꯏꯅ ꯍꯪꯕꯤꯔꯣꯀꯣ ꯍꯣꯏ ꯍꯣꯏ